ꯅꯨꯄꯤ ꯑꯩꯈꯣꯏꯅ ꯊꯥꯒꯤ ꯈꯣꯡꯀꯥꯞ ꯂꯥꯛꯄꯗꯤ ꯍꯥꯏꯕꯁꯦ ꯅꯨꯄꯤ ꯑꯃ ꯑꯣꯏꯅ ꯇꯧꯗꯕ ꯌꯥꯗꯕ ꯊꯧꯗꯥꯡ ꯑꯃꯅꯤ ꯃꯔꯝꯗꯤ ꯅꯨꯄꯤ ꯈꯨꯗꯤꯡꯃꯛ ꯃꯃꯥ ꯑꯃ ꯑꯣꯏꯕ ꯍꯥꯏꯕꯁꯦ ꯁꯨꯡꯁꯣꯏ ꯁꯣꯏꯗꯅ ꯑꯣꯏꯗꯕ ꯌꯥꯗ꯭ꯔꯕꯅꯦ ꯃꯗꯨꯒꯤꯗꯃꯛꯇ ꯊꯥꯒꯤ ꯈꯣꯡꯀꯥꯞ ꯂꯥꯛꯄ ꯍꯥꯏꯕꯁꯤꯅꯤ ꯁꯤꯒꯨꯝꯕ ꯊꯥꯒꯤ ꯈꯣꯡꯀꯥꯞ ꯂꯥꯛꯄ ꯃꯇꯝꯗ ꯑꯩꯈꯣꯏ ꯃꯤꯑꯣꯏꯕꯁꯤꯡꯁꯤ ꯅꯨꯄꯤꯁꯤꯡꯁꯤꯅ ꯌꯥꯝ ꯆꯦꯛꯁꯤꯟ ꯇꯔꯨ ꯇꯅꯥꯟꯅ ꯂꯩꯕ ꯍꯥꯏꯕꯁꯦ ꯃꯃꯥ ꯃꯄꯥ ꯑꯣꯏꯕꯤꯔꯤꯕ ꯑꯩꯈꯣꯏꯅ ꯑꯉꯥꯡꯁꯤꯡꯗ ꯄꯤꯖꯩ ꯅꯤꯌꯣꯝ ꯍꯥꯏꯕꯃꯛꯇꯕꯨ ꯑꯩꯈꯣꯏꯅ ꯊꯥꯒꯤ ꯈꯣꯡꯀꯥꯞ ꯂꯥꯛꯄ ꯃꯇꯝꯗ ꯅꯨꯄꯤꯁꯤꯡꯅ ꯆꯥꯅ ꯊꯛꯅꯕ ꯄꯣꯠ ꯆꯩꯁꯤꯡ ꯇꯔꯨ ꯇꯅꯥꯟꯅ ꯇꯧꯕ ꯃꯐꯝꯗꯗꯤ ꯑꯩꯈꯣꯏꯁꯦ ꯄꯥꯏꯍꯟꯖꯗꯦ ꯑꯗꯨꯒ ꯃꯣꯏꯒꯤ ꯑꯅꯥꯟꯕ ꯅꯣꯡꯃꯗ ꯑꯩꯈꯣꯏꯅ ꯁꯤꯖꯤꯟꯅꯕ ꯐꯤꯔꯣꯜꯁꯦ ꯇꯔꯨ ꯇꯉꯥꯟꯅ ꯁꯤꯖꯤꯟꯅꯔꯒ ꯑꯩꯈꯣꯏꯅ ꯈꯣꯡꯀꯥꯞ ꯂꯥꯛꯄ ꯃꯇꯝꯗ ꯁꯤꯖꯤꯟꯅꯕ ꯄꯣꯠ ꯆꯩ ꯈꯨꯗꯤꯡꯃꯛ ꯃꯐꯝ ꯆꯥꯅ ꯆꯥꯅ ꯁꯤꯖꯤꯟꯅꯔ ꯃꯐꯝ ꯆꯥꯅ ꯇꯔꯨ ꯇꯅꯥꯟꯅ ꯊꯝꯕ ꯍꯥꯏꯕ ꯅꯤꯌꯣꯝꯁꯦ ꯑꯩꯈꯣꯏꯒꯤ ꯑꯣꯏꯅ ꯂꯩꯖꯩꯌꯦ